ꯖꯅꯥꯋꯥꯔꯤꯒꯤ ꯇꯥꯡ ꯃꯉꯥ ꯏꯪ ꯂꯤꯁꯤꯡ ꯑꯅꯤꯒ ꯁꯨꯞꯅ ꯑꯅꯤ ꯃꯥꯔ꯭ꯁꯀꯤ ꯇꯥꯡ ꯇꯔꯥ ꯏꯪ ꯂꯤꯁꯤꯡ ꯑꯅꯤꯒ ꯇꯔꯨꯛ ꯖꯨꯟꯒꯤ ꯇꯥꯡ ꯅꯤꯄꯥꯜ ꯏꯪ ꯂꯤꯁꯤꯡ ꯑꯅꯤꯒ ꯁꯨꯞꯅ ꯅꯤꯄꯥꯜ ꯁꯦꯞꯇꯦꯝꯕꯔꯒꯤ ꯇꯥꯡ ꯃꯉꯥ ꯏꯪ ꯂꯤꯁꯤꯡ ꯑꯅꯤꯒ ꯁꯨꯞꯅ ꯇꯔꯥꯅꯤꯊꯣꯏ ꯅꯣꯕꯦꯝꯕꯔꯒꯤ ꯇꯥꯡ ꯃꯥꯄꯜ ꯏꯪ ꯂꯤꯁꯤꯡ ꯑꯅꯤ ꯁꯨꯞꯅ ꯀꯨꯟ